ꯍꯂꯣ ꯁꯤ ꯉꯁꯥꯏ ꯀꯦꯞ ꯁꯥꯔꯚꯤꯁ ꯑꯣꯏꯕꯤꯔꯕ꯭ꯔꯥ ꯑꯩꯒꯤ ꯃꯤꯡꯁꯦ ꯃꯌꯥꯡꯂꯥꯝꯕꯝ ꯄ꯭ꯔꯤꯌꯣꯗꯥ ꯗꯦꯕꯤꯅꯦꯕꯀꯣ ꯑꯩꯁꯦ ꯀꯛꯆꯤꯡꯗꯒꯤꯅꯦꯕ ꯀꯛꯆꯤꯡ ꯋꯥꯏꯔꯤ ꯈꯨꯂꯥꯛꯄꯝ ꯂꯩꯀꯥꯏꯗꯒꯤꯅꯦꯕꯀꯣ ꯑꯩꯅꯅꯦ ꯁꯣꯝꯒꯤ ꯀꯦꯞ ꯁꯥꯔꯚꯤꯁꯁꯦ ꯑꯁꯤꯁꯦ ꯍꯥꯟꯅ ꯑꯩ ꯕꯨꯛꯀꯤꯡ ꯇꯧꯈꯔꯦꯕ ꯂꯨꯄꯥ ꯂꯤꯁꯤꯡ ꯑꯃꯒ ꯆꯥꯝꯃꯉꯥꯗ ꯕꯨꯀꯤꯡ ꯇꯧꯈꯤꯕꯅꯤ ꯑꯗꯣ ꯑꯩ ꯑꯦꯗꯚꯥꯟꯁ ꯑꯣꯏꯅ ꯑꯩꯅ ꯄꯤꯖꯈꯤꯕꯁꯦ ꯂꯨꯄꯥ ꯂꯤꯁꯤꯡ ꯑꯃ ꯄꯤꯖꯈꯤꯕꯅꯦꯕꯀꯣ ꯑꯗꯨ ꯑꯩ ꯑꯩꯒꯤ ꯏꯃꯥꯔꯖꯦꯟꯁꯤꯒꯤ ꯍꯥꯏ ꯇꯥꯔꯦ ꯑꯩꯒꯤ ꯏꯃꯨꯡꯒꯤ ꯏꯃꯥꯔꯖꯦꯟꯁꯤꯒꯤ ꯊꯕꯛ ꯑꯩ ꯂꯥꯛꯄꯗꯒꯤ ꯁꯣꯝ ꯅꯥꯀꯟꯒꯤ ꯀꯩꯅꯣꯁꯦ ꯀꯦꯞꯁꯤ ꯑꯩ ꯀꯦꯟꯁꯦꯜ ꯇꯧꯖꯒꯗꯕꯅꯦꯕ ꯑꯗꯨꯅ ꯑꯩ ꯁꯣꯝ ꯅꯥꯀꯟꯗ ꯍꯥꯟꯅ ꯀꯣꯜꯁꯤ ꯇꯧꯖꯔꯛꯄꯅꯤ ꯑꯗꯨꯒ ꯑꯩꯒꯤ ꯄꯩꯁꯥꯗꯨꯁꯨ ꯍꯥꯏ ꯇꯥꯔꯦ ꯔꯤꯐꯟ ꯇꯧꯅꯉꯥꯏꯒꯤ ꯑꯩꯒꯤ ꯒꯨꯒꯜ ꯄꯦ ꯅꯠꯇ꯭ꯔꯒꯅ ꯄꯦ ꯇꯤ ꯑꯦꯝꯗ ꯁꯣꯝ ꯁꯣꯝꯅ ꯁꯤꯖꯤꯟꯅꯕ ꯄꯣꯠꯇꯣ ꯑꯗꯨꯗ ꯑꯝꯇ ꯇꯧꯕꯤꯌꯣꯒꯤ ꯑꯩꯅ ꯍꯥꯏꯖꯔꯛꯄꯅꯦꯕ ꯑꯩꯁꯨ ꯇꯉꯥꯏꯐꯗꯕ ꯊꯕꯛꯀꯤ ꯇꯧꯈꯤꯕꯅꯦꯕ ꯍꯥꯏꯕꯗꯤ ꯁꯨꯃꯥꯏꯅ ꯊꯣꯛꯂꯛꯀꯅꯤ ꯍꯥꯏꯕꯗꯨ ꯑꯩ ꯈꯪꯉꯨꯗ꯭ꯔꯦ ꯈꯪꯉꯨꯗꯕꯅꯤꯅ ꯑꯩꯅꯁꯨ ꯍꯥꯟꯅ ꯕꯨꯀꯤꯡ ꯇꯧꯕ ꯃꯇꯝꯗ ꯑꯦꯗꯚꯥꯟꯁ ꯄꯩꯁꯥ ꯄꯤꯁꯤꯟꯈꯤꯕꯅꯦꯕꯀꯣ ꯑꯗꯨꯕꯨ ꯌꯨꯝꯒꯤ ꯑꯔꯨꯕ ꯐꯤꯕꯝꯗ ꯂꯩꯔꯛꯄꯒꯤ ꯑꯩꯅ ꯀꯟꯗꯤꯁꯟ ꯑꯝꯒꯤ ꯃꯈꯥꯗ ꯑꯩ ꯀꯦꯟꯁꯦꯜꯁꯤ ꯇꯧꯖꯔꯛꯄꯅꯦꯕ ꯑꯗꯨꯅ ꯁꯣꯝꯅꯁꯨ ꯋꯥꯔꯧꯕꯤꯗꯅꯕ ꯑꯗꯨꯒ ꯑꯩꯒꯤ ꯕꯨꯀꯤꯡ ꯇꯧꯈꯤꯕ ꯑꯦꯗꯚꯥꯟꯁ ꯄꯤꯈꯤꯕ ꯄꯩꯁꯥꯗꯨꯁꯨ ꯑꯩꯅ ꯍꯜꯂꯛꯅꯕ ꯑꯁꯣꯝꯗ ꯑꯩꯅ ꯍꯥꯏꯖꯔꯛꯄꯅꯤ ꯍꯥꯟꯅ ꯐꯣꯟ ꯇꯧꯔꯒ ꯑꯗꯨ ꯌꯥꯔꯒꯗꯤ ꯑꯩꯅꯁꯨ ꯍꯥꯏꯗꯤ ꯊꯥꯖꯔꯨꯕꯒꯤꯁꯨ ꯇꯧꯔꯤꯕꯅꯤ ꯑꯗꯨꯒ ꯁꯣꯝꯅꯁꯨ ꯑꯩꯒꯤ ꯄꯩꯁꯥꯗꯣ ꯔꯤꯐꯟ ꯇꯧꯔꯛꯀꯅꯤ ꯍꯥꯏꯅꯁꯨ ꯈꯟꯖꯩ ꯑꯗꯨꯅ ꯌꯥꯔꯒꯗꯤ ꯑꯝꯇ ꯀꯩꯅꯣ ꯇꯧꯕꯤꯔꯛꯑꯣ ꯑꯩꯁꯨ ꯑꯔꯨꯕ ꯊꯕꯛꯀꯤ ꯍꯥꯏꯗꯤ ꯀꯦꯟꯁꯦꯜ ꯇꯧꯈꯤꯕꯅꯤ ꯑꯩꯅ ꯇꯧꯅꯤꯡꯗꯅ ꯇꯧꯈꯤꯕꯗꯤ ꯅꯠꯇꯦ ꯑꯗꯨꯒꯤ ꯑꯩꯅ ꯁꯣꯝ ꯅꯥꯀꯟꯗ ꯀꯣꯜ ꯇꯧꯖꯔꯛꯄꯅꯤ ꯍꯣꯏ ꯑꯩ ꯊꯝꯖꯔꯒꯦ